ꯑꯩꯈꯣꯏ ꯁꯛ ꯃꯥꯅꯕ ꯖꯥꯇꯤ ꯀꯌꯥ ꯑꯃ ꯂꯩꯔꯕꯁꯨ ꯃꯅꯤꯄꯨꯔꯤ ꯂꯣꯟ ꯑꯁꯤꯅ ꯑꯩꯈꯣꯏꯅ ꯄꯤꯛꯊ꯭ꯔꯤꯕꯤꯒꯤ ꯃꯐꯝ ꯑꯃꯗ ꯆꯠꯄ ꯃꯇꯝꯗ ꯑꯩꯈꯣꯏꯒꯤ ꯂꯣꯟ ꯑꯁꯤꯅ ꯑꯩꯈꯣꯏ ꯃꯅꯤꯄꯨꯔ ꯃꯆꯥꯅꯤ ꯍꯥꯏꯕꯗꯨ ꯈꯪꯒꯗꯧꯔꯤꯕꯅꯤ ꯂꯣꯟ ꯑꯁꯤꯅ ꯃꯅꯤꯄꯨꯔꯒꯤ ꯀꯜꯆꯔ ꯌꯣꯛꯈꯠꯄꯗ ꯑꯆꯧꯕ ꯊꯧꯗꯥꯡ ꯂꯧꯔꯤꯕꯅꯤ